ꯃꯥꯅꯤ ꯃꯥꯅꯤ

ꯎꯝ ꯅꯪꯅꯅꯦ ꯑꯩꯈꯣꯏꯗꯤ ꯑꯣꯜ ꯔꯦꯗꯤꯗꯅꯤ ꯂꯩꯔꯤꯁꯦ ꯇꯨꯔꯤꯁ ꯃꯌꯥꯝꯒꯤ ꯒꯥꯏꯗ ꯇꯧꯅꯤꯡꯉꯥꯏ ꯁꯤꯗꯒꯤ ꯆꯪꯕꯁꯦ ꯑꯩꯈꯣꯏꯅ ꯅꯣꯔꯃꯦꯜꯗ ꯆꯠꯂꯗꯤ ꯄꯨꯡ ꯇꯨ ꯑꯥꯋꯔꯁ ꯄꯨꯡ ꯑꯅꯤꯃꯨꯛ ꯆꯪꯅꯤ ꯑꯗꯨ ꯑꯩꯈꯣꯏꯅ ꯈꯔ ꯏꯁꯄꯤꯗꯇ ꯆꯠꯂꯒꯅ ꯋꯥꯟ ꯑꯥꯋꯔꯃꯨꯛ ꯆꯪꯏ ꯑꯥ ꯑꯦ ꯁꯤꯁꯨ ꯑꯦ ꯁꯤ ꯅꯠꯇꯕꯁꯨ ꯂꯣꯏꯅ ꯂꯣꯏꯅ ꯐꯪꯒꯅꯤ ꯑꯥ ꯑꯦ ꯁꯤꯒꯁꯦ ꯑꯩꯈꯣꯏꯅ ꯑꯥ ꯂꯤꯁꯤꯡ ꯑꯍꯨꯝ ꯑꯍꯨꯝ ꯂꯧꯋꯦ ꯑꯦ ꯁꯤ ꯑꯥ ꯑꯦ ꯁꯤ ꯅꯠꯇꯕꯗꯤ ꯂꯤꯁꯤꯡ ꯈꯛ ꯂꯧꯏ

ꯑꯣ ꯑꯗꯨ ꯑꯩꯅ ꯍꯧꯖꯤꯛ ꯁꯥꯔꯕꯤꯁ ꯇꯧꯔꯤꯕ ꯒꯥꯔꯤꯁꯤꯗꯤ ꯃꯆꯥ ꯑꯣꯏꯕꯅꯦ ꯑꯗꯨ ꯅꯣꯏꯅ ꯁꯤꯗ ꯑꯣꯗꯔ ꯑꯃ ꯂꯩꯔꯕꯅꯤꯅ ꯒꯥꯔꯤ ꯑꯩ ꯑꯩꯈꯣꯏꯒꯤ ꯀꯝꯄꯅꯤꯗ ꯍꯥꯏꯔꯒ ꯒꯥꯔꯤ ꯑꯆꯧꯕ ꯑꯃ ꯑꯦꯔꯦꯟꯖ ꯍꯌꯦꯡꯒꯤ ꯅꯨꯃꯤꯠꯇ ꯇꯧꯅꯕ ꯍꯣꯠꯅꯒꯦ ꯎꯝ ꯑꯗꯨꯁꯨ ꯂꯣꯏꯅ ꯑꯦ ꯁꯤ ꯅꯟ ꯑꯦ ꯁꯤ ꯂꯣꯏ ꯑꯦꯕꯥꯏꯂꯦꯕꯜ ꯑꯥ ꯄ꯭ꯔꯥꯏꯁꯇꯤ ꯂꯣꯏ ꯃꯥꯟꯅꯔꯛꯀꯅꯤ ꯎꯝ ꯌꯥꯒꯅꯤ ꯌꯥꯒꯅꯤ ꯑꯗꯨ ꯑꯥ ꯌꯥꯝꯅ ꯑꯩꯈꯣꯏꯒꯤ ꯄꯣꯠ ꯌꯥꯔꯗꯤ ꯍꯣꯇꯦꯜ ꯔꯨꯝꯒꯨꯝꯕꯗ ꯂꯩꯔꯗꯤ ꯈꯔ ꯑꯗꯨꯝ ꯊꯝꯕꯤꯔꯝꯃꯣ ꯁꯤ

ꯑꯣ ꯌꯥꯒꯅꯤ ꯌꯥꯒꯅꯤ ꯑꯩꯈꯣꯏꯒꯤ ꯔꯨꯝꯒꯤꯁꯨ ꯁꯥꯔꯕꯤꯁ ꯇꯧꯋꯦ ꯑꯩꯈꯣꯏꯒꯤ ꯑꯗꯨꯅ ꯇꯨꯔꯤꯁꯀꯤ ꯑꯣꯏꯅ ꯒꯥꯏꯗ ꯂꯩꯗꯅ ꯑꯩꯈꯣꯏ ꯃꯅꯤꯄꯨꯔꯗ ꯑꯥ ꯅꯣꯡꯃꯒꯤ ꯋꯥꯟ ꯔꯨꯝꯒꯤ ꯑꯩꯈꯣꯏꯒꯤ ꯑꯩꯠ ꯍꯟꯗ꯭ꯔꯦꯗ ꯆꯅꯤꯄꯥꯜ ꯆꯅꯤꯄꯥꯜꯗꯤ ꯂꯧꯒꯅꯤ ꯑꯗꯨ ꯗꯕꯜ ꯕꯦꯗ ꯑꯣꯏꯕꯅꯦꯕ ꯗꯕꯜ ꯕꯦꯗ ꯑꯦ ꯁꯤꯗꯗꯤ ꯂꯤꯁꯤꯡ ꯑꯃꯒ ꯆꯥꯝꯉꯥ ꯂꯧꯏ ꯑꯩꯈꯣꯏ ꯋꯥꯁꯔꯨꯝ ꯀꯔꯤ ꯀꯔꯤ ꯂꯣꯏꯅ ꯌꯥꯎꯔꯛꯀꯅꯤ ꯎꯝ ꯉꯟꯅ ꯇꯧꯕꯅꯗꯤ ꯐꯩꯌꯦ ꯍꯌꯦꯡ ꯇꯧꯕ ꯍꯥꯏꯁꯤ ꯑꯥ ꯔꯨꯝ ꯍꯥꯡꯂꯝꯗ꯭ꯔꯗꯤ ꯐꯔꯛ ꯇꯥꯕ ꯍꯥꯏꯗꯤ ꯇꯨꯔꯤꯁꯁꯤ ꯁꯨꯝ ꯂꯝ ꯂꯝꯗꯒꯤ ꯂꯥꯛꯂꯒ ꯇꯧꯔꯒꯦ ꯇꯧꯔꯒꯦ ꯎꯝ ꯇꯧꯔꯒꯦ ꯑꯗꯨꯒ ꯍꯌꯦꯡ ꯎꯝ ꯎꯝ ꯍꯣꯏ ꯐꯔꯦ ꯐꯔꯦ